ꯀꯛꯆꯤꯡ ꯖꯤꯂꯥꯒꯤ ꯁꯦꯟꯃꯤꯠꯂꯣꯟꯗ ꯌꯥꯝꯅ ꯃꯔꯨꯑꯣꯏꯅ ꯆꯥꯎꯅ ꯃꯇꯦꯡ ꯄꯥꯡꯂꯤꯕ ꯑꯁꯤ ꯂꯧꯎ ꯁꯤꯡꯎ ꯑꯁꯤꯅꯤ ꯂꯧꯎ ꯁꯤꯡꯎ ꯇꯧꯕ ꯃꯇꯝꯗ ꯏꯁꯤꯡ ꯐꯪꯗꯕ ꯀꯥ ꯍꯦꯟꯅ ꯏꯁꯤꯡ ꯂꯩꯕ ꯑꯗꯨꯒꯨꯝꯕ ꯀꯌꯥ ꯑꯗꯨ ꯃꯥꯌꯣꯛꯅꯩ